ꯑꯩꯍꯥꯛ ꯑꯁꯤ ꯑꯉꯥꯡ ꯑꯣꯏꯔꯤꯉꯩꯗꯒꯤ ꯍꯧꯅ ꯂꯩꯕꯨ ꯌꯥꯝ ꯄꯥꯝꯖꯕ ꯃꯤꯑꯣꯏ ꯑꯃ ꯑꯣꯏꯅ ꯍꯧꯔꯛꯏ ꯑꯗꯨꯒ ꯑꯩꯅ ꯂꯩꯁꯤ ꯍꯦꯟꯅ ꯄꯥꯝꯂꯛꯈꯤꯕꯒꯤ ꯃꯔꯝꯗꯤ ꯂꯥꯏ ꯄꯨꯖꯥ ꯀꯠꯄ ꯃꯇꯝꯗ ꯂꯩꯁꯤ ꯍꯦꯛꯂꯒ ꯊꯥꯔ ꯀꯥꯟꯗ ꯃꯤꯒꯤꯗꯒꯤ ꯍꯦꯛꯎꯔꯒ ꯀꯠꯄꯁꯦ ꯑꯩ ꯌꯥꯝ ꯏꯁꯥꯒꯤ ꯋꯥꯈꯜꯗ ꯌꯥꯝ ꯅꯨꯡꯉꯥꯏꯖꯗꯕ ꯑꯃ ꯄꯣꯛꯏ ꯑꯗꯨꯅ ꯏꯁꯥꯅ ꯊꯥꯖꯔꯒ ꯏꯁꯥꯅ ꯍꯦꯛꯆꯔꯒ ꯀꯠꯄꯗꯨꯅ ꯍꯦꯟꯅ ꯃꯍꯩ ꯆꯥꯎꯏ ꯈꯟꯖꯕ ꯋꯥꯈꯟꯁꯤꯗꯒꯤ ꯑꯩꯁꯤ ꯂꯩꯁꯤ ꯊꯥꯕ ꯍꯧꯔꯛꯈꯤ ꯑꯃꯨꯛꯀꯁꯨ ꯍꯦꯟꯅ ꯀꯣꯔꯣꯅꯥꯒꯤ ꯃꯇꯝꯁꯦ ꯑꯩꯈꯣꯏ ꯂꯦꯡꯗꯅ ꯌꯨꯝꯗ ꯂꯩꯔꯤ ꯀꯥꯟꯁꯤꯗ ꯁꯨꯝ ꯕꯣꯔꯤꯡ ꯆꯨꯔꯛꯄ ꯕꯣꯔꯤꯡ ꯆꯨꯔꯛ ꯀꯥꯟꯁꯤꯗ ꯀꯔꯤ ꯇꯧꯁꯤꯒꯦ ꯀꯔꯤ ꯇꯧꯁꯤꯒꯦ ꯁꯨꯝ ꯈꯟ ꯀꯥꯟꯁꯤꯗ ꯑꯩꯒꯤꯗꯤ ꯒꯥꯔꯗꯦꯅꯤꯡꯁꯤꯅ ꯑꯩꯒꯤ ꯈ꯭ꯋꯥꯏꯗꯒꯤ ꯕꯦꯁ ꯍꯣꯕꯤꯅꯤ ꯈꯟꯖꯔꯒ ꯑꯩꯅ ꯂꯩ ꯃꯌꯥꯝ ꯀꯔꯤ ꯀꯔꯤ ꯃꯈꯩꯁꯤ ꯊꯥꯔꯛꯈꯤ ꯑꯗꯨꯒ ꯂꯩ ꯃꯈꯟ ꯃꯥꯟꯅꯗꯕ ꯂꯩ ꯃꯌꯥꯝꯁꯤꯅ ꯊꯥꯔꯒ ꯃꯣꯏꯒꯤ ꯐꯖꯕꯗꯨ ꯎꯔꯒ ꯑꯩꯅ ꯉꯥꯛꯇꯪꯗ ꯑꯣꯏꯔꯁꯨ ꯀꯣꯔꯣꯅꯥꯒꯤ ꯃꯤ ꯃꯌꯥꯝꯒꯤ ꯑꯋꯥꯕ ꯅꯥꯕ ꯌꯦꯛꯄꯒꯤ ꯑꯗꯨ ꯇꯧꯕꯒꯤ ꯑꯗꯥꯒꯤ ꯑꯋꯥꯕ ꯃꯈꯩꯗꯨ ꯄꯨꯝꯅꯃꯛ ꯑꯗꯨ ꯂꯩꯗꯨ ꯌꯦꯡꯖꯔꯒ ꯀꯥꯎꯊꯣꯛꯆꯩ